ꯂꯧꯎ ꯁꯤꯡꯎꯗ ꯁꯤꯖꯟꯅꯔꯤꯕ ꯑꯅꯧꯕ ꯄꯥꯝꯕꯩꯁꯤꯡ ꯑꯗꯨꯗꯤ ꯃꯃꯥꯡꯉꯩꯗꯗꯤ ꯃꯤꯅ ꯂꯧ ꯈꯣꯏꯕ ꯌꯩꯕ ꯂꯣꯛꯄ ꯄꯨꯝꯅꯃꯛ ꯑꯁꯤ ꯇꯧꯔꯝꯃꯤ ꯑꯗꯨꯕꯨ ꯍꯧꯖꯤꯛꯇꯤ ꯃꯦꯆꯤꯟ ꯊꯣꯂꯛꯄꯗꯒꯤ ꯂꯧ ꯍꯨꯟꯕꯗꯒꯤ ꯍꯧꯔꯒ ꯌꯩꯕ ꯂꯣꯛꯄ ꯄꯨꯝꯅꯃꯛ ꯑꯁꯦ ꯃꯦꯆꯤꯟꯅ ꯁꯤꯖꯟꯅꯗꯨꯅ ꯈꯨꯗꯣꯡ ꯆꯥꯕ ꯃꯌꯥꯝ ꯑꯃ ꯄꯤ ꯑꯗꯨꯗ ꯅꯠꯇꯅ ꯃꯁꯤꯒꯤ ꯄꯥꯎ ꯑꯁꯤ ꯑꯩꯈꯣꯏꯅ ꯁꯔꯀꯥꯔꯒꯤ ꯑꯣꯏꯕ ꯀꯥꯟꯅꯕ ꯀꯌꯥ ꯑꯃ ꯍꯧꯖꯤꯛꯇꯤ ꯄꯨꯊꯣꯛꯑꯦ ꯄꯨꯝꯅꯃꯛ ꯑꯁꯤꯒꯤ ꯄꯥꯎꯅ ꯐꯣꯟ ꯊꯣꯂꯛꯄꯗꯒꯤ ꯐꯣꯟꯗ ꯇꯤꯚꯤꯗ ꯀꯌꯥ ꯑꯃ ꯀꯥꯟꯅꯕ ꯄꯤꯔꯤ